ꯍꯥꯂꯣ ꯍꯂꯣ ꯇꯥꯕꯤꯕ꯭ꯔꯣ ꯍꯂꯣ ꯑꯣ ꯑꯩꯈꯣꯏꯒꯤ ꯃꯦꯅꯦꯖꯔ ꯑꯣꯏꯕꯤꯕ꯭ꯔꯣ ꯗꯨꯀꯥꯟꯒꯤ ꯍꯣꯏ ꯀꯩꯅꯣꯝꯇ ꯁꯨꯝ ꯍꯥꯏꯖꯒꯦ ꯇꯧꯕꯅꯤ

ꯍꯣꯏ ꯑꯗꯨ ꯀꯩꯅꯣꯅꯤ ꯈꯔ ꯌꯥꯝꯅ ꯍꯟꯕꯤꯌꯣ ꯅꯠꯇ꯭ꯔꯗꯤ ꯑꯃꯨꯛ ꯃꯈꯥ ꯇꯥꯕ ꯗꯨꯀꯥꯟꯗꯨ ꯁꯤꯔꯛꯑꯅꯤ ꯑꯗꯨ ꯀꯌꯥꯝ ꯍꯟꯕꯤꯒꯦ ꯍꯥꯏꯅ ꯈꯟꯕꯤꯔꯤꯅꯣ ꯍꯣꯏ ꯍꯣꯏ ꯍꯣꯏ ꯌꯥꯝ ꯅꯨꯡꯉꯥꯏꯖꯔꯦ ꯈꯔ ꯍꯟꯕꯤꯒꯦ ꯍꯥꯏꯔꯤꯁꯦ ꯑꯗꯨ ꯌꯥꯔꯒꯗꯤ ꯇꯪꯈꯥꯏꯃꯨꯛ ꯍꯟꯕꯤꯌꯨ ꯑꯗꯨ ꯃꯥꯡꯉꯦ ꯍꯥꯏꯔꯝꯅꯤꯅꯀꯣ ꯑꯁꯣꯝꯗꯒꯤ ꯃꯥꯡꯉꯦ ꯑꯩꯈꯣꯏꯁꯨ ꯃꯥꯡꯉꯦ ꯑꯗꯨ ꯑꯩ ꯍꯌꯦꯡꯁꯦ ꯍꯌꯦꯡ ꯇꯥꯔꯤꯛ ꯃꯥꯄꯜ ꯑꯣꯏꯔ ꯃꯥꯜꯂꯦ ꯃꯥꯄꯜ ꯅꯠꯇ꯭ꯔꯒ ꯍꯥꯡꯆꯤꯠ ꯇꯥꯔꯤꯛ ꯇꯔꯥꯁꯤꯗ ꯂꯥꯛꯀꯦ ꯑꯝꯇ ꯋꯥꯔꯤ ꯑꯃ ꯁꯥꯃꯤꯟꯅꯔꯁꯤ ꯍꯣꯏ ꯍꯣꯏ ꯐꯔꯦ ꯑꯗꯨꯗꯤ ꯌꯥꯕꯤꯔꯕꯅꯤꯅ ꯊꯝꯖꯔꯒꯦ